ꯖꯒꯣꯏ ꯍꯥꯏꯕꯁꯤꯅ ꯃꯇꯧ ꯀꯔꯝꯅ ꯑꯩꯈꯣꯏꯒꯤ ꯏꯁꯥꯕꯨ ꯅꯨꯡꯉꯥꯏꯍꯟꯕꯒꯦ ꯅꯨꯡꯉꯥꯏꯍꯟꯒꯗꯒꯦ ꯅꯨꯡꯉꯥꯏꯍꯟꯕꯒꯦ ꯍꯥꯏꯅ ꯈꯟꯕ ꯇꯥꯔꯒꯗꯤ ꯖꯒꯣꯏ ꯍꯥꯏꯕꯁꯤꯒꯤ ꯑꯩꯈꯣꯏꯒꯤ ꯍꯛꯆꯥꯡꯁꯤ ꯕꯣꯗꯤꯁꯦ ꯐꯤꯊꯨꯞ ꯃꯌꯥꯝ ꯑꯃ ꯂꯩ ꯖꯒꯣꯏꯒꯤ ꯐꯤꯊꯨꯞ ꯃꯁꯤꯁꯤꯒꯤ ꯃꯇꯨꯡ ꯏꯟꯅ ꯄꯨꯡꯂꯣꯟꯒꯤ ꯇꯥꯡꯒꯤ ꯃꯇꯨꯡ ꯏꯟꯅ ꯑꯩꯈꯣꯏꯅ ꯁꯥꯔꯛꯄ ꯃꯇꯝꯗ ꯑꯩꯈꯣꯏꯒꯤ ꯕꯣꯗꯤꯁꯤꯗꯩꯗ ꯂꯩꯔꯝꯕ ꯏ ꯆꯦꯟꯗꯕ ꯂꯩꯔꯝꯕ ꯁꯤꯡꯂꯤ ꯅꯥꯎꯔꯤ ꯈꯨꯗꯤꯡꯃꯛ ꯂꯣꯏꯅꯃꯛ ꯕꯣꯗꯤ ꯃꯨꯞꯃꯦꯟ ꯁꯤꯗꯩꯗ ꯃꯥ ꯃꯥꯒꯤ ꯐꯪꯁꯟ ꯇꯧꯔꯛꯏ ꯃꯔꯝ ꯑꯗꯨꯅ ꯖꯒꯣꯏ ꯁꯥꯕꯁꯦ ꯑꯩꯈꯣꯏꯒꯤ ꯍꯛꯆꯥꯡ ꯁꯥꯖꯦꯟꯅꯤ ꯍꯥꯏꯅ ꯑꯩꯅ ꯈꯟꯖꯩ ꯖꯒꯣꯏꯒꯤ ꯇꯝꯂꯛꯄ ꯃꯇꯝꯁꯤꯗꯩꯗ ꯑꯩꯈꯣꯏꯁꯦ ꯌꯥꯝꯅ ꯍꯔꯥꯎꯅ ꯅꯨꯡꯉꯥꯏꯅ ꯖꯒꯣꯏ ꯁꯥꯔꯛꯏ ꯑꯩꯈꯣꯏꯒꯤ ꯈ꯭ꯋꯥꯏꯗꯒꯤ ꯅꯨꯡꯉꯥꯏꯕꯗꯤ ꯃꯩꯇꯩꯒꯤ ꯖꯒꯣꯏ ꯂꯥꯏ ꯍꯔꯥꯎꯕꯗ ꯁꯥꯕ ꯖꯒꯣꯏꯁꯦ ꯁꯤꯃꯨꯛ ꯅꯨꯡꯉꯥꯏ ꯑꯗꯨꯒ ꯃꯥꯏꯕꯤ ꯖꯒꯣꯏ ꯍꯥꯏꯗꯅ ꯂꯩ ꯃꯥꯏꯕꯤ ꯖꯒꯣꯏꯁꯦ ꯁꯥꯔꯛꯄ ꯃꯇꯝꯗꯗꯤ ꯏꯁꯥꯁꯦ ꯑꯗꯨꯛꯀꯤ ꯃꯇꯤꯛ ꯆꯣꯡꯕꯒ ꯐꯟꯕꯒ ꯇꯧꯔꯛꯄꯅꯤꯅꯅꯦ ꯏꯁꯥꯒꯤ ꯕꯣꯗꯤ ꯃꯨꯞꯃꯦꯟꯁꯦ ꯌꯥꯝꯅ ꯅꯨꯡꯉꯥꯏꯑꯕ ꯋꯥꯈꯟꯁꯨ ꯌꯥꯝꯅ ꯅꯨꯡꯉꯥꯏ ꯅꯣꯡ ꯑꯃ ꯉꯥꯟꯕꯗꯒꯤ ꯅꯨꯃꯤꯠ ꯑꯃ ꯇꯥꯕ ꯐꯥꯎꯕꯗ ꯑꯩꯈꯣꯏ ꯖꯒꯣꯏ ꯆꯣꯡꯕꯗ ꯆꯣꯛꯊꯕ ꯂꯩꯇꯦꯅ ꯑꯩꯈꯣꯏꯒꯤ ꯋꯥꯈꯟꯗ ꯈꯟꯖꯩ ꯍꯥꯏꯕ ꯑꯗꯨꯛꯀꯤ ꯃꯇꯤꯛ ꯅꯨꯡꯉꯥꯏꯖꯩꯑꯕ